ꯑꯩꯅ ꯃꯃꯥꯡꯒꯤ ꯊꯥ ꯖꯅꯋꯥꯔꯤꯒꯤ ꯇꯥꯡ ꯑꯃꯗ ꯂꯤꯂꯣꯡꯒꯤ ꯑꯜ ꯍꯌꯥꯠꯇꯒꯤ ꯂꯣꯂꯤꯄꯣꯞ ꯄꯦꯛ ꯃꯉꯥ ꯂꯧꯈꯤ ꯃꯗꯨ ꯌꯥꯝꯅ ꯍꯥꯎꯋꯤ ꯑꯃꯁꯨꯡ ꯌꯥꯝꯅ ꯗꯤꯂꯤꯁꯤꯌꯁ ꯑꯣꯏ ꯃꯔꯝ ꯑꯗꯨꯅ ꯉꯁꯤꯁꯨ ꯑꯃꯨꯛꯀ ꯍꯟꯅ ꯍꯥꯏꯔꯤꯕ ꯑꯦꯗ꯭ꯔꯦꯁ ꯑꯗꯨꯗ ꯊꯤꯜꯂꯛꯅꯕ ꯅꯤꯡꯁꯤꯡꯖꯔꯤ ꯑꯩꯒꯤ ꯑꯦꯗ꯭ꯔꯦꯁꯇꯤ ꯁꯪꯉꯥꯏꯌꯨꯝꯐꯝ ꯅꯨꯡꯐꯧ ꯃꯃꯥꯡ ꯂꯩꯀꯥꯏ